ꯂꯅꯥꯏꯒꯤ ꯍꯣꯁꯄꯤꯇꯥꯜꯁꯦ ꯍꯥꯏꯗꯤ ꯄ꯭ꯔꯥꯏꯚꯦꯠ ꯍꯣꯁꯄꯤꯇꯥꯜ ꯍꯥꯏꯇꯥꯔꯦꯀꯣ ꯄ꯭ꯔꯥꯏꯚꯦꯠ ꯍꯣꯁꯄꯤꯇꯥꯜꯁꯦ ꯌꯥꯝ ꯐꯩ ꯑꯃꯔꯣꯝꯗ ꯗꯣꯛꯇꯔ ꯑꯐꯥꯎ ꯑꯐꯥꯎꯕ ꯂꯩ ꯑꯗꯒꯤ ꯃꯥꯒꯤ ꯏꯀ꯭ꯋꯤꯞꯃꯦꯟꯁ ꯑꯗꯨꯝ ꯍꯥꯏꯗꯤ ꯃꯌꯥꯝ ꯂꯣꯏꯅꯃꯛ ꯐꯩ ꯑꯐꯕ ꯍꯥꯏꯗꯤ ꯐꯖꯅ ꯂꯣꯏꯅ ꯂꯩ ꯑꯗꯨꯕꯨ ꯃꯗꯨꯗ ꯂꯥꯏꯌꯦꯡꯕ ꯆꯪꯉꯨꯔꯒꯗꯤ ꯗꯣꯛꯇꯔꯒꯤ ꯆꯥꯔꯖ ꯍꯥꯏꯔꯁꯨ ꯄꯩꯁꯥ ꯑꯥ ꯌꯧꯋꯤ ꯑꯗꯨꯗꯒꯤ ꯋꯥꯔꯠꯇ ꯂꯩꯕꯒꯤꯁꯨ ꯍꯥꯏꯔꯦ ꯄꯩꯁꯥ ꯃꯌꯥꯝ ꯆꯪꯉꯤ ꯑꯗꯒꯤ ꯍꯤꯗꯥꯛ ꯂꯥꯡꯊꯛ ꯃꯣꯏꯒꯤꯗꯤ ꯂꯣꯏꯅꯃꯛ ꯄꯩꯁꯥꯁꯦ ꯆꯪꯕꯒꯤ ꯆꯪꯕ ꯉꯥꯛꯇ ꯑꯣꯏꯕꯅꯤꯅ ꯑꯗꯨꯅ ꯀꯅꯥꯒꯨꯝꯕ ꯍꯥꯏꯗꯤ ꯂꯥꯏꯔꯕ ꯑꯃꯗꯗꯤ ꯑꯗꯨꯒꯤ ꯄ꯭ꯔꯥꯏꯚꯦꯠ ꯍꯣꯁꯄꯤꯇꯥꯜꯗ ꯌꯦꯡꯕꯒꯤ ꯈꯨꯗꯣꯡ ꯆꯥꯗꯕꯁꯦ ꯃꯌꯥꯝ ꯃꯥꯏꯌꯣꯛꯅꯩ